ꯇꯥꯡ ꯇꯔꯥ ꯃꯥꯊꯣꯏ ꯊꯥ ꯑꯅꯤ ꯂꯤꯁꯤꯡ ꯑꯃꯒ ꯆꯃꯥꯄꯜ ꯃꯧꯗ꯭ꯔꯥ ꯃꯔꯤ ꯇꯥꯡ ꯇꯔꯥ ꯃꯉꯥ ꯊꯥ ꯑꯍꯨꯝ ꯂꯤꯁꯤꯡ ꯑꯃꯒ ꯆꯃꯥꯄꯜ ꯃꯧꯗ꯭ꯔꯥ ꯅꯤꯄꯥꯜ ꯇꯥꯡ ꯀꯨꯟ ꯊꯥ ꯇꯔꯨꯛ ꯂꯤꯁꯤꯡ ꯑꯅꯤ ꯇꯥꯡ ꯀꯨꯟꯅꯤꯊꯣꯏ ꯊꯥ ꯑꯍꯨꯝ ꯂꯤꯁꯤꯡ ꯑꯅꯤ ꯀꯨꯟ ꯇꯥꯡ ꯇꯔꯥ ꯃꯥꯊꯣꯏ ꯊꯥ ꯇꯔꯥ ꯃꯥꯊꯣꯏ ꯂꯤꯁꯤꯡ ꯑꯅꯤ ꯀꯨꯟꯍꯨꯝꯗꯣꯏ ꯍꯥꯏꯔꯤꯕ ꯁꯣꯛꯁꯤꯡ ꯑꯁꯤ ꯑꯩꯉꯣꯟꯗ ꯈ꯭ꯋꯥꯏꯗꯒꯤ ꯃꯔꯨ ꯑꯣꯏꯕ ꯁꯣꯛꯁꯤꯡꯅꯤ